ꯑꯣ ꯑꯩꯒꯤꯅꯦ ꯍꯨꯏ ꯑꯃ ꯂꯣꯏꯌꯦꯕꯀꯣ ꯑꯗꯣ ꯍꯨꯏꯁꯦ ꯍꯨꯏꯁꯦ ꯅꯥꯔꯦꯕ ꯑꯗꯨ ꯀꯃꯥꯏꯅ ꯇꯧꯅꯤ ꯍꯨꯏꯁꯦ ꯄꯣꯀꯦꯠ ꯗꯣꯛꯅꯦꯕꯀꯣ ꯑꯗꯣ ꯃꯥꯁꯦ ꯆꯥꯛ ꯆꯥꯛ ꯆꯥꯗꯕ ꯑꯗꯨꯒ ꯆꯥꯛ ꯆꯥꯗꯕ ꯑꯗꯒꯤ ꯑꯣꯕ ꯑꯗꯒꯤ ꯃꯈꯣꯡꯁꯨ ꯍꯥꯝꯕ ꯍꯥꯏ ꯇꯥꯔꯦ ꯆꯥꯛ ꯆꯥꯗꯕ ꯅꯨꯃꯤꯠ ꯅꯤꯅꯤ ꯁꯨꯔꯦꯕꯀꯣ ꯑꯗꯨ ꯃꯇꯨꯡꯗ ꯑꯣꯕ ꯀꯩꯗꯧꯕ ꯇꯧꯔꯛꯄ ꯏꯁꯤꯡꯗꯤ ꯈꯖꯤꯛ ꯈꯖꯤꯛ ꯈꯖꯤꯛ ꯊꯛꯑꯦ ꯑꯗꯨ ꯆꯥꯛꯇꯤ ꯆꯥꯗꯕꯗꯤ ꯅꯍꯥꯛꯗꯩ ꯈꯖꯤꯛ ꯈꯖꯤꯛꯇꯤ ꯆꯥꯏꯕ ꯌꯥꯝ ꯃꯌꯥꯝ ꯆꯥꯕ ꯅꯠꯇꯕ ꯈꯖꯤꯛ ꯈꯖꯤꯛꯇꯤ ꯆꯥꯕ ꯑꯗꯨ ꯉꯁꯤꯗꯤ ꯆꯥꯗ꯭ꯔꯦꯕ ꯉꯁꯤꯗꯤ ꯆꯥꯗ꯭ꯔꯦꯕ ꯆꯥꯎ ꯌꯥꯗ꯭ꯔꯦ ꯑꯥ ꯒ꯭ꯂꯨꯒꯣꯁ ꯑꯦꯝꯄꯜꯗꯣ ꯑꯗꯨ ꯄꯤꯊꯛꯞ ꯌꯥꯒꯗ꯭ꯔꯣ ꯑꯗꯨꯗꯤ ꯑꯥ ꯑꯗꯨ ꯑꯩꯈꯣꯏꯒꯤ ꯌꯥꯝꯁꯨ ꯃꯍꯤꯁꯨ ꯅꯠꯇꯕ ꯑꯗꯒꯤ ꯌꯥꯝ ꯀꯩꯅꯣ ꯂꯥꯡꯕꯁꯨ ꯅꯠꯇꯕ ꯑꯩꯈꯣꯏꯒꯤ ꯏ ꯑꯣꯏ ꯀꯔꯤ ꯑꯣꯏ ꯐꯥꯏꯕ ꯍꯥꯏ ꯇꯥꯔꯦ ꯑꯣ ꯑꯗꯨ ꯀꯔꯤ ꯀꯃꯥꯏꯅ ꯇꯧꯅꯤ ꯎꯝ ꯑꯗꯨ ꯍꯤꯗꯥꯛ ꯑꯣ ꯏꯁꯤꯡꯗꯤ ꯁꯨꯡꯄꯤ ꯄꯤꯊꯛꯑꯅꯣꯕ ꯆꯥꯛꯇꯤ ꯑꯣ ꯑꯥ ꯑꯗꯨꯗꯤ ꯑꯗꯨꯗ ꯑꯩꯗꯨ ꯑꯩꯈꯣꯏꯅ ꯂꯥꯛꯑꯒ ꯍꯤꯗꯥꯛ ꯅꯨꯡꯊꯥꯛ ꯂꯣꯏ ꯀꯥꯞꯞ ꯀꯩꯗꯧꯕ ꯌꯥꯅꯦꯕ ꯎꯝ ꯍꯧꯖꯤꯛꯁꯦ ꯍꯥꯟꯅ ꯈꯖꯤꯛ ꯈꯖꯤꯛ ꯆꯠꯂꯝꯕꯅꯦꯕ ꯍꯧꯖꯤꯛꯁꯦ ꯍꯥꯟꯅꯗꯤ ꯑꯗꯣ ꯍꯧꯖꯤꯛꯁꯤꯅ ꯑꯗꯨꯝ ꯉꯁꯤ ꯍꯤꯞ ꯂꯩꯈ꯭ꯔꯕ ꯍꯥꯏ ꯇꯥꯔꯦ ꯎꯝ ꯆꯥꯎꯋꯣꯁꯨ ꯆꯥꯎ ꯊꯛꯑꯣꯁꯨꯅꯦ ꯀꯩꯅꯣ ꯇꯧꯗꯕ ꯏꯁꯤꯡꯗꯤ ꯊꯛꯇꯧꯒꯤ ꯍꯣꯠꯅꯕ ꯍꯥꯏ ꯇꯥꯔꯦ ꯑꯗꯒꯤ ꯃꯇꯨꯁꯦ ꯃꯇꯨꯁꯨ ꯑꯩꯈꯣꯏꯒꯤ ꯃꯍꯤꯛ ꯃꯆꯥ ꯃꯆꯥ ꯍꯥꯏ ꯇꯥꯔꯦ ꯃꯇꯨꯁꯨ ꯌꯥꯝ ꯀꯦꯟꯕ ꯑꯗꯒꯤ ꯃꯍꯤꯛ ꯃꯍꯤꯛ ꯃꯆꯥ ꯃꯆꯥꯁꯨ ꯈꯔ ꯎꯏꯌꯦꯕ ꯑꯗꯨꯅ ꯑꯗꯨꯁꯨ ꯑꯗꯨꯝ ꯌꯦꯡꯕ ꯌꯥꯅꯤꯅ ꯎꯝ ꯑꯣ ꯁꯝꯄꯨꯁꯦ ꯑꯗꯨꯒꯤ ꯑꯗꯨꯗ ꯑꯗꯨꯝ ꯐꯪꯒꯗ꯭ꯔꯥ ꯑꯥ ꯑꯗꯨꯗꯤ ꯌꯥꯝ ꯅꯨꯡꯉꯥꯏꯖꯔꯦ ꯑꯗꯨꯗꯤ ꯍꯌꯦꯡ ꯑꯣꯐꯤꯁ ꯑꯋꯥꯔꯗ ꯑꯩꯈꯣꯏ ꯂꯥꯛꯆ ꯇꯥꯔꯦ ꯑꯗꯨ ꯑꯗꯨꯝ ꯂꯩꯕꯤꯔꯝꯗꯧ ꯅꯠꯇ꯭ꯔꯣ ꯎꯝ ꯇꯤꯀꯦꯠ ꯑꯃ ꯀꯛꯑꯒ ꯑꯣ ꯍꯣꯏ ꯍꯣꯏ ꯑꯗꯨꯗꯤ ꯀꯩꯅꯣꯗꯤ ꯍꯧꯖꯤꯛꯁꯦ ꯒ꯭ꯂꯣꯒꯣꯁꯗꯩ ꯍꯦꯟꯅ ꯄꯤꯊꯛꯄ ꯌꯥꯔꯔꯣꯏꯕ ꯑꯆꯥꯄꯣꯠ ꯑꯆꯥꯄꯣꯠ ꯀꯩꯀꯩ ꯑꯝꯇ ꯄꯤꯖꯕ ꯌꯥꯗ꯭ꯔꯦ ꯑꯆꯥꯄꯣꯠ ꯎꯝ ꯃꯥ ꯍꯧꯖꯤꯛꯁꯦ ꯑꯗꯨꯝ ꯀꯨꯟꯗꯅ ꯂꯩꯔꯦ ꯍꯧꯒꯠꯂꯣꯁꯨ ꯌꯥꯗ꯭ꯔꯦ ꯃꯥꯗꯨ ꯍꯧꯖꯤꯛ ꯏꯁꯤꯡꯗꯤ ꯏꯁꯤꯡ ꯎꯕ ꯎꯕꯗ ꯏꯁꯤꯡꯗꯤ ꯏꯁꯤꯡ ꯊꯛꯇꯧꯒꯤ ꯍꯣꯠꯅꯕ ꯍꯥꯏ ꯇꯥꯔꯦꯅꯦ ꯎꯝ ꯎꯝ ꯑꯥ ꯑꯇꯩ ꯑꯇꯩ ꯍꯥꯏꯁꯦ ꯃꯥꯒꯤ ꯃꯇꯨ ꯀꯦꯟꯕꯗꯨꯃꯒ ꯃꯍꯤꯛ ꯈꯔ ꯂꯩꯔꯦ ꯑꯗꯨꯒ ꯃꯥꯒꯤ ꯅꯥꯔꯤꯁꯦ ꯁꯤꯒ ꯁꯤꯒꯤꯗꯗꯪ ꯑꯇꯩꯗꯤ ꯀꯩꯁꯨ ꯀꯩꯅꯣ ꯇꯧꯗꯦ ꯎꯝ ꯑꯗꯨꯗꯤ ꯎꯝ ꯍꯣꯏ ꯍꯣꯏ ꯑꯗꯨꯗꯤ ꯑꯩ ꯑꯗꯨꯝ ꯄꯥꯎꯗꯣ ꯐꯥꯎꯖꯅꯕ ꯇꯧꯖꯔꯛꯑꯒꯦ ꯑꯩꯁꯦ ꯈꯤꯇꯪ ꯊꯨꯅ ꯌꯦꯡꯕ ꯄꯥꯝꯕꯅꯤꯅꯦ ꯇꯧꯔꯤꯁꯦ ꯁꯣꯝꯗ ꯁꯤ ꯑꯩꯅ ꯌꯥꯝ ꯅꯨꯡꯁꯤꯅ ꯂꯣꯏꯖꯕ ꯐꯖꯅ ꯈꯟꯖꯔꯒ ꯂꯣꯏꯖꯕ ꯍꯨꯏꯅꯤ ꯑꯗꯨꯒ ꯃꯁꯤꯗꯗꯤ ꯑꯩ ꯌꯥꯝ ꯊꯨꯅ ꯌꯦꯡꯖꯕ ꯄꯥꯝꯖꯕ ꯍꯥꯏ ꯇꯥꯔꯦ ꯍꯣꯏ ꯑꯗꯨꯗꯤ ꯑꯩ ꯀꯩꯅꯣ ꯇꯧꯖꯔꯛꯑꯒꯦ ꯍꯧꯖꯤꯛ ꯂꯥꯛꯆꯔꯒꯦ ꯉꯥꯇꯪ ꯉꯥꯇꯪ ꯉꯥꯏꯕꯤꯔꯒ ꯂꯩꯕꯤꯔꯝꯃꯣ ꯎꯝ ꯎꯝ ꯊꯝꯃꯦ